ꯇꯤ ꯚꯤ ꯌꯦꯡꯕꯒꯤ ꯑꯍꯟ ꯑꯣꯏꯔꯕ ꯑꯩꯈꯣꯏꯒꯤ ꯀꯔꯤ ꯍꯥꯏꯗꯣꯏꯅꯣ ꯑꯍꯟ ꯑꯣꯏꯔꯕꯁꯤꯡꯗ ꯀꯥꯟꯅꯕ ꯄꯤꯕꯒꯤ ꯇꯤ ꯚꯤ ꯌꯦꯡꯕꯅ ꯀꯥꯟꯅꯕ ꯔꯤꯇꯤꯌꯥꯔ ꯑꯣꯏꯔꯕ ꯑꯍꯟꯁꯤꯡꯗ ꯀꯥꯟꯅꯕ ꯄꯤꯕꯒꯤ ꯁꯛꯇꯝ ꯎꯔꯦ ꯍꯟꯗꯛ ꯍꯧꯖꯤꯛ ꯀꯥꯟꯗꯤ ꯇꯤ ꯚꯤ ꯌꯦꯡꯗꯨꯅ ꯃꯇꯝ ꯂꯦꯟꯗꯨꯅ ꯃꯈꯣꯏꯒꯤ ꯀꯔꯤ ꯁꯤꯟꯃꯥ ꯗꯔꯃꯥ ꯂꯤꯂꯥ ꯌꯦꯡꯗꯨꯅ ꯃꯈꯣꯏꯕꯨ ꯄꯣꯊꯥꯍꯟꯗꯨꯅ ꯅꯤꯡꯊꯤꯅ ꯀꯩꯅꯣ ꯇꯧꯅ ꯊꯝꯕꯒꯤ ꯃꯇꯝ ꯑꯣꯏꯔꯦ ꯃꯈꯣꯏꯅ ꯌꯥꯝ ꯋꯥꯅ ꯀꯩꯅꯣ ꯇꯧꯅ ꯃꯇꯝ ꯂꯦꯟꯗꯣꯏ ꯁꯔꯨꯛ ꯇꯤ ꯚꯤ ꯌꯦꯡꯗꯨꯅ ꯂꯤꯂꯥ ꯗꯔꯃꯥ ꯁꯤꯅꯤꯃꯥ ꯌꯦꯡꯗꯨꯅ ꯃꯈꯣꯏꯅ ꯄꯣꯊꯥꯕꯗꯨ ꯅꯨꯡꯉꯥꯏꯅ ꯄꯣꯊꯥꯖꯕ ꯉꯝꯃꯦ ꯍꯧꯖꯤꯛꯇꯤ ꯏꯟꯇꯔꯅꯦꯠꯇ ꯑꯅꯧ ꯑꯅꯧꯕ ꯁꯤꯅꯦꯃꯥ ꯗꯔꯃꯥ ꯂꯤꯂꯥ ꯂꯥꯛꯇꯨꯅ ꯃꯈꯣꯏ ꯅꯨꯡꯉꯥꯏꯅ ꯄꯣꯊꯥꯖꯕ ꯐꯪꯉꯦ ꯃꯗꯨꯒꯤ ꯀꯥꯟꯅꯕ ꯏꯟꯇꯔꯅꯦꯠꯀꯤ ꯀꯥꯟꯅꯕ ꯑꯗꯨ ꯃꯁꯤꯅꯤ